ꯚꯥꯏ ꯑꯩꯅ ꯀꯩꯅꯣ ꯇꯧꯁꯦ ꯍꯥꯏꯕꯗꯣ ꯑꯃ ꯉꯔꯥꯡ ꯅꯍꯥꯟ ꯐꯣꯝ ꯑꯃ ꯊꯥꯔꯛꯑꯦꯅ ꯅꯣꯇꯤꯁ ꯑꯅꯧꯕ ꯑꯃ ꯊꯣꯛꯑꯦꯅ ꯊꯕꯛ ꯀꯧꯕꯒꯤ ꯑꯗꯨ ꯅꯪ ꯀꯩ ꯈꯜꯂꯤꯒꯦ ꯕꯥꯕꯨꯄꯥꯔꯥꯒꯤꯗꯨꯗ ꯑꯣꯏꯅ ꯁꯥꯏꯕꯔꯒꯤꯗꯨꯗ ꯆꯠꯂꯒ ꯇꯧꯕꯅ ꯐꯗꯣꯏꯖꯥꯠꯂꯥ ꯅꯣꯏ ꯅꯅꯥꯛꯇꯁꯨ ꯑꯅꯛꯄꯗꯁꯨ ꯂꯩꯕ꯭ꯔꯣ ꯏꯝꯐꯥꯜ ꯌꯧꯉꯩ ꯑꯃꯨꯛ ꯆꯠꯂꯗꯤ ꯌꯥꯝ ꯈꯪꯗꯦ ꯑꯩꯈꯣꯏꯗꯤ ꯁꯦꯅꯥꯄꯥꯇꯤꯗꯒꯤꯁꯨ ꯑꯣꯏꯕꯅꯤꯅ ꯅꯠꯇ꯭ꯔꯒ ꯁꯦꯅꯥꯄꯥꯇꯤ ꯁꯤꯗꯁꯨ ꯑꯗꯨꯝ ꯇꯧꯕꯁꯦ ꯌꯥꯗꯣꯏꯖꯥꯠꯂꯣ ꯍꯣꯏ ꯑꯗꯨꯕꯨꯗꯤ ꯊꯥꯖꯤꯟꯕꯗꯣ ꯁꯨꯃꯥꯏꯅꯁꯨ ꯇꯧꯋꯦꯕ ꯑꯩꯈꯣꯏꯁꯦ ꯑꯗꯨꯗꯤ ꯏꯕꯥꯅꯤ ꯄꯨꯜꯂꯞ ꯄꯨꯜꯂꯒ ꯑꯩꯈꯣꯏꯗꯤ ꯗꯤꯁꯇ꯭ꯔꯤꯛꯁꯨ ꯃꯥꯟꯅꯔꯕꯅꯤꯅ ꯑꯦꯝꯄ꯭ꯂꯣꯏꯃꯦꯟ ꯑꯦꯛꯁꯆꯦꯟꯁꯇꯒꯤ ꯅꯝꯕꯔ ꯂꯧꯕꯗꯣ ꯑꯗꯨꯁꯨ ꯇꯧꯍꯧꯔꯁꯤꯔꯥ ꯐꯣꯝꯗꯨꯈꯛ ꯊꯥꯖꯤꯟꯕ ꯍꯧꯔꯒ ꯅꯪ ꯀꯔꯝ ꯀꯔꯝꯕ ꯑꯣꯏꯅ ꯑꯦꯄ꯭ꯂꯥꯏ ꯇꯧꯒꯦꯅ ꯈꯜꯂꯤꯅꯣ ꯕꯦꯡꯀꯤꯗꯨꯁꯨ ꯅꯪ ꯑꯦꯄ꯭ꯂꯥꯏ ꯇꯧꯒꯦ ꯈꯜꯂꯤꯔꯥ

ꯑꯣ ꯕꯦꯛꯀꯤ ꯑꯩꯒꯤꯁꯨ ꯂꯤꯟ ꯔꯤꯁꯣꯔꯁ ꯗꯤꯄꯥꯔꯠꯃꯦꯟꯒꯤꯗꯨꯃꯅꯦ ꯑꯗꯨꯒ ꯄꯟꯖꯥꯞ ꯅꯦꯁꯅꯦꯜ ꯕꯦꯡꯀꯤꯗꯨꯃꯅꯦ ꯑꯇꯣꯞꯄ ꯑꯃꯅ ꯀꯩꯅꯣ ꯄ꯭ꯔꯥꯏꯃꯥꯔꯤ ꯑꯣꯖꯥꯒꯤ ꯀꯧꯕꯁꯦ ꯁꯤꯗ ꯗꯥꯏꯠꯇꯤ ꯂꯣꯏꯔꯃꯤꯅ ꯑꯁꯤꯒꯤꯁꯦ ꯊꯥꯖꯤꯟꯕ ꯌꯥꯒꯗꯕ ꯃꯥꯟꯕ ꯑꯗꯨ ꯑꯩꯒꯤ ꯆꯦ ꯄꯦꯄꯔ ꯇꯨꯁꯦ ꯁꯤꯗꯤ ꯑꯩꯁꯦ ꯄꯥꯁꯁꯦ ꯇꯧꯗ꯭ꯔꯤꯕꯅꯦꯕ ꯑꯗꯨ ꯔꯤꯖꯦꯛ ꯆꯠꯇꯣꯏꯖꯥꯠꯂꯥ ꯈꯪꯗꯦꯅꯦ ꯀꯃꯥꯏꯅ ꯇꯧꯁꯤꯒꯦ ꯅꯪꯗꯤ ꯀꯃꯥꯏ ꯈꯜꯂꯤꯒꯦ ꯊꯥꯖꯤꯟꯁꯤꯔꯥ ꯑꯗꯨꯗꯣ ꯈꯟꯖꯥꯅꯔꯤꯔꯥꯕ ꯑꯗꯨ ꯀꯩꯅꯣꯒꯤꯗꯨꯗꯤ ꯕꯦꯡꯀꯤꯗꯨꯗꯤ ꯑꯦꯝꯄ꯭ꯂꯣꯏꯃꯦꯟ ꯑꯦꯛꯁꯆꯦꯟꯁꯇꯒꯤ ꯀꯩꯅꯣꯗꯨ ꯆꯪꯉꯔꯣꯏ ꯍꯥꯏꯕꯗꯤ ꯕꯦꯡꯀꯤꯁꯤꯗꯤ ꯄ꯭ꯔꯥꯏꯕꯦꯠ ꯁꯦꯛꯇꯔꯒꯤ ꯑꯣꯏꯕꯅꯤꯅ ꯊꯕꯛꯁꯦ ꯑꯗꯨꯅꯕꯨꯗꯤ ꯑꯦꯝꯄ꯭ꯂꯣꯏꯃꯦꯟ ꯑꯦꯛꯁꯆꯦꯟꯁ ꯆꯪꯗꯕꯁꯤꯅꯕꯨꯗꯤ ꯁꯝꯃꯦ ꯁ꯭ꯇꯦꯠꯀꯤ ꯍꯦꯛ ꯇꯧꯕꯒ ꯑꯦꯝꯄ꯭ꯂꯣꯏꯃꯦꯟ ꯑꯦꯛꯁꯆꯦꯟꯁꯇ ꯅꯝꯕꯔꯁꯦ ꯑꯗꯨꯝ ꯆꯪꯕꯁꯦ ꯀ꯭ꯌꯨꯗꯅ ꯃꯔꯣꯜ ꯑꯃ ꯂꯦꯞꯄ ꯋꯥꯔꯤꯕ ꯈꯪꯗꯦꯅꯦ ꯇꯧꯔꯤꯁꯦ ꯊꯕꯛꯁꯦ ꯈꯔ ꯇꯧꯍꯧꯗ꯭ꯔꯗꯤ ꯊꯤꯔꯒ ꯈꯔ ꯍꯣꯠꯅꯍꯧꯗ꯭ꯔꯗꯤ ꯃꯇꯝꯁꯦ ꯂꯩꯁꯤꯜꯂꯛꯇ꯭ꯔꯦꯅꯦ ꯎꯝ ꯀꯣꯚꯤꯠ ꯍꯦꯛ ꯂꯣꯏꯈꯤꯕ ꯃꯇꯨꯡꯗꯒꯤ ꯆꯍꯤꯁꯦ ꯀꯃꯥꯏꯅ ꯇꯧꯔꯤꯅꯣ ꯈꯪꯗꯦ ꯒꯔ ꯒꯔ ꯍꯧꯋꯦ ꯍꯥꯏꯕ ꯆꯍꯤ ꯃꯉꯥ ꯍꯧꯈ꯭ꯔꯦꯒ ꯍꯥꯏꯕꯁꯦ ꯇꯨ ꯊꯥꯎꯖꯟ ꯅꯥꯏꯟꯇꯤꯟꯗꯒꯤ ꯍꯧꯖꯤꯛ ꯐꯥꯎꯁꯦ ꯆꯍꯤ ꯃꯉꯥꯁꯤ ꯁꯨꯁꯤꯜꯂꯛꯑꯕꯅꯤꯒ ꯍꯥꯏꯕꯁꯦ ꯋꯥꯈꯟꯁꯤꯗ ꯏꯊꯥ ꯊꯥꯖꯕ ꯉꯝꯗꯕ ꯑꯃ ꯇꯧꯋꯦ ꯍꯥꯏꯕ

ꯑꯣ ꯌꯥꯝ ꯊꯧꯕ ꯃꯇꯝꯗꯗꯤ ꯍꯥꯏꯕꯤꯔꯛꯑꯣ ꯅꯪ ꯅꯠꯇ꯭ꯔꯗꯤ ꯑꯩ ꯑꯃꯨꯛ ꯑꯇꯣꯞꯄ ꯊꯕꯛꯀꯨꯝꯕ ꯂꯥꯛꯁꯤꯜꯂꯗꯤ ꯅꯨꯡꯉꯥꯏꯇꯦꯅꯀꯣ ꯍꯥꯏꯗꯤ ꯑꯣ ꯊꯝꯖꯔꯒꯦ ꯑꯗꯨꯗꯤ